ꯅꯥꯄꯤ ꯄꯦꯡꯕ ꯃꯊꯧ ꯇꯥꯏ ꯅꯥꯄꯤ ꯍꯧꯔꯒꯗꯤ ꯐꯧ ꯐꯠꯇꯦ ꯐꯧꯅ ꯏꯟꯈꯠꯂꯛꯄ ꯃꯇꯝꯗ ꯅꯥꯄꯤ ꯍꯧꯖꯤꯜꯂꯒꯗꯤ ꯐꯧ ꯑꯗꯨ ꯅꯞꯁꯤꯜꯂꯒ ꯂꯩ ꯇꯤꯟ ꯀꯥꯡ ꯇꯥꯕꯒꯤ ꯆꯥꯡꯁꯨ ꯅꯥꯄꯤ ꯍꯧꯕꯅ ꯌꯥꯝꯅ ꯍꯦꯜꯂꯤ ꯇꯤꯟ ꯇꯥꯕꯒꯤ ꯆꯥꯡ ꯑꯩꯅ ꯄꯨꯊꯣꯛꯄ ꯉꯝꯕ ꯍꯥꯏꯔꯒꯗꯤ ꯆꯥꯛꯍꯥꯎꯅꯤ ꯆꯥꯛꯍꯥꯎꯁꯤ ꯊꯥꯕꯗ ꯂꯧꯈꯠꯀꯗꯕ ꯈꯣꯡꯊꯥꯡꯁꯤꯡꯗꯤ ꯀꯥꯂꯦꯟ ꯊꯥꯗ ꯂꯧꯍꯣꯜ ꯑꯃ ꯑꯅꯤ ꯈꯣꯏꯗꯣꯛꯍꯟꯂꯅꯤ ꯁꯟꯊꯤ ꯑꯗꯒꯤ ꯁꯟꯊꯤ ꯅ ꯆꯤꯡꯕ ꯃꯐꯝ ꯑꯗꯨꯗ ꯆꯥꯏꯊꯣꯛꯑꯒ ꯊꯝꯕ ꯑꯁꯤꯅ ꯍꯥꯔ ꯆꯪꯕꯒꯤ ꯆꯥꯡ ꯌꯥꯝꯅ ꯍꯟꯊꯍꯜꯂꯤ ꯅꯣꯡꯖꯨ ꯊꯥ ꯂꯥꯛꯄ ꯃꯇꯝꯗ ꯂꯧꯍꯣꯜ ꯍꯨꯜꯂꯒꯅꯤ ꯅꯨꯃꯤꯠ ꯅꯤꯅꯤ ꯂꯩꯔꯒ ꯏꯁꯤꯡꯗꯨ ꯐꯥꯠꯇꯣꯛꯄꯤꯔꯒꯅꯤ ꯅꯨꯃꯤꯠ ꯇꯔꯥ ꯃꯉꯥꯅꯤꯒꯤ ꯃꯇꯨꯡꯗ ꯌꯨꯔꯤꯌꯥ ꯁꯨꯄꯔ ꯀꯦ ꯖꯤ ꯇꯔꯦꯠ ꯅꯤꯄꯥꯜꯒꯨꯝꯕ ꯍꯥꯞꯄꯤꯔꯅꯤ ꯑꯗꯨꯒꯤ ꯃꯇꯨꯡꯗ ꯐꯧꯗꯨꯅ ꯂꯤꯡꯕ ꯌꯥꯔꯦ ꯍꯥꯏꯔꯕ ꯃꯇꯨꯡꯗ ꯂꯧꯐꯝ ꯑꯗꯨ ꯅꯤꯡꯊꯤꯖꯅ ꯏꯁꯤꯡ ꯊꯜꯂꯕ ꯃꯇꯨꯡꯗ ꯈꯣꯏꯗꯣꯛꯀꯅꯤ ꯅꯥꯄꯤ ꯁꯤꯡꯕꯤ ꯌꯥꯔꯤ ꯃꯈꯩ ꯄꯠꯊ ꯄꯨꯝꯊꯍꯜꯂꯒ ꯍꯥꯔ ꯑꯣꯏꯅꯕ ꯂꯩꯍꯜꯂꯕꯁꯨ ꯌꯥꯏ ꯑꯃꯁꯨꯡ ꯉꯝꯂꯕꯗꯤ ꯈꯨꯟꯇꯣꯛꯂꯒꯁꯨ ꯌꯥꯏ ꯑꯗꯨꯒ ꯂꯝꯗꯨꯅ ꯂꯩꯍꯥꯎ ꯋꯥꯠꯂꯒꯗꯤ ꯌꯨꯔꯤꯌꯥ ꯁꯨꯄꯔ ꯗꯥꯏꯃꯣꯟ ꯍꯥꯟꯅ ꯂꯤꯡꯗ꯭ꯔꯤꯉꯩ ꯃꯃꯥꯡꯗ ꯆꯥꯏꯊꯣꯛꯄ ꯃꯁꯤꯁꯨ ꯌꯥꯝꯅ ꯀꯥꯟꯅꯩ ꯑꯗꯨꯒꯤ ꯃꯇꯨꯡꯗ ꯂꯧꯍꯣꯜ ꯐꯣꯏꯔꯒꯅꯤ ꯂꯧꯍꯣꯜ ꯐꯣꯏꯔꯒ ꯂꯧ ꯂꯤꯡꯊꯣꯛꯀꯅꯤ ꯑꯇꯩ ꯐꯧꯒꯨꯝꯅ ꯃꯥꯗꯤ ꯀꯨꯡꯅ ꯊꯥꯔꯣꯏ ꯂꯟꯇꯛ ꯂꯟꯇꯛ ꯂꯤꯡꯒꯅꯤ ꯂꯧ ꯁꯪꯉꯝ ꯑꯃꯗ ꯃꯤ ꯇꯔꯥ ꯃꯨꯛꯇꯪꯅ ꯆꯥꯛꯍꯥꯎꯗꯤ ꯂꯜꯅ ꯂꯥꯡꯕꯅꯤꯅ ꯌꯥꯏ ꯅꯨꯃꯤꯠ ꯇꯔꯥ ꯃꯉꯥꯅꯤ ꯀꯨꯟꯅꯤꯒꯤ ꯃꯇꯨꯡꯗ ꯂꯧ ꯑꯁꯤ ꯂꯤꯡꯈꯤꯕ ꯂꯧ ꯑꯗꯨ ꯈꯨꯠꯂꯣꯜꯂꯛꯑꯅꯤ ꯈꯨꯜꯂꯣꯜꯂꯛꯑꯕ ꯃꯇꯨꯡꯗ ꯍꯥꯔ ꯌꯨꯔꯤꯌꯥ ꯗꯥꯏꯃꯣꯟ ꯄꯣꯇꯥꯁ ꯗꯔꯀꯥꯔ ꯑꯣꯏꯕ ꯍꯥꯔꯁꯤꯡ ꯑꯗꯨ ꯆꯥꯏꯕꯤꯔꯒꯅꯤ ꯑꯗꯨꯒꯤ ꯃꯇꯨꯡꯗ ꯇꯤꯜ ꯀꯥꯡ ꯇꯥꯗꯅꯤꯡꯉꯥꯏꯒꯤ ꯇꯤꯜ ꯍꯤꯗꯥꯛ ꯀꯥꯞꯊꯣꯛꯄꯤꯒꯅꯤ ꯃꯈꯣꯡꯁꯤ ꯄꯦꯡꯕꯤꯒꯅꯤ ꯉꯝꯂꯕꯗꯤ ꯎꯀꯥꯏꯅ ꯇꯛꯑꯒ ꯃꯥꯟꯅꯁꯤꯡ ꯃꯅꯥ ꯌꯥꯝ ꯆꯥꯛꯍꯥꯎ ꯍꯥꯏꯕ ꯄꯣꯠ ꯑꯁꯤꯗꯤ ꯃꯅꯥ ꯌꯥꯝ ꯆꯦꯟꯒꯜꯂꯤ ꯎꯀꯥꯏ ꯇꯛꯑꯒ ꯃꯅꯥ ꯑꯔꯤꯕ ꯃꯈꯩꯗꯨ ꯂꯧꯊꯣꯛꯄ ꯃꯁꯤꯅꯁꯨ ꯍꯌꯦꯡ ꯐꯧ ꯂꯣꯛꯄ ꯃꯇꯝꯗ ꯐꯧ ꯃꯔꯨ ꯆꯪꯕ ꯍꯦꯟꯂꯤ ꯃꯇꯝ ꯆꯥꯅ ꯐꯧꯗꯨ ꯂꯣꯛꯄꯤꯔꯒ ꯂꯣꯛꯄꯤꯔꯒ ꯆꯥꯛꯍꯥꯎ ꯑꯁꯤ ꯊꯥꯕꯅ ꯑꯇꯩ ꯑꯇꯩ ꯐꯧ ꯊꯥꯕꯗꯒꯤ ꯄ꯭ꯔꯣꯐꯤꯠ ꯌꯥꯝꯅ ꯂꯩꯕ ꯍꯦꯜꯂꯤ ꯆꯥꯛꯍꯥꯎ ꯃꯣꯟ ꯑꯃꯗ ꯃꯣꯟꯗ ꯂꯤꯁꯤꯡ ꯑꯅꯤꯒ ꯆꯥꯝ ꯃꯉꯥ ꯄꯤꯔꯦ ꯍꯧꯖꯤꯛ ꯐꯥꯎꯗ ꯆꯍꯤ ꯃꯉꯥ ꯇꯔꯨꯛ ꯑꯩꯅ ꯆꯥꯛꯍꯥꯎ ꯊꯥꯔꯒ ꯇꯧꯕ ꯃꯇꯝꯗ ꯑꯗꯨꯛꯀꯤ ꯃꯇꯤꯛ ꯄ꯭ꯔꯣꯐꯤꯠ ꯂꯩ ꯍꯥꯏꯅ ꯈꯟꯖꯩ